ꯍꯜꯂꯣ ꯑꯥ

ꯌꯨꯝꯗ ꯂꯩꯌꯦ ꯅꯪꯗꯤ ꯑꯦ ꯑꯗꯨꯝ ꯌꯨꯝꯗ ꯑꯩꯈꯣꯏ ꯍꯧꯖꯤꯛꯀꯥꯟꯁꯦ ꯑꯁꯤꯒꯤ ꯃꯅꯥꯛꯇ ꯀꯨꯝꯍꯩ ꯇꯧꯔꯒ ꯃꯈꯣꯜꯅ ꯇꯧꯔꯒ ꯂꯩꯌꯦ ꯂꯩꯐꯝꯁꯨ ꯈꯪꯗ꯭ꯔꯒ ꯂꯩꯌꯦ ꯑꯥꯎ ꯈꯪꯗ꯭ꯔꯦ ꯑꯁꯦꯡꯕ ꯑꯗꯨꯅꯦ ꯇꯨꯝꯐꯝꯁꯨ ꯈꯪꯗꯦ ꯑꯁꯤꯒꯨꯝꯕꯁꯤ ꯑꯉꯥꯡ ꯃꯈꯩ ꯑꯍꯟ ꯃꯈꯩꯗꯤ ꯑꯁꯤꯒꯨꯝꯕꯗꯤ ꯌꯥꯝ ꯗꯤꯁꯇꯔꯕ ꯇꯧꯕꯅꯦ ꯍꯥꯏꯕ ꯑꯗꯨ ꯑꯁꯦꯡꯕ ꯑꯗꯨꯅꯦ ꯑꯣꯊꯣꯔꯤꯇꯤꯁꯤꯡꯗ ꯑꯣꯊꯣꯔꯤꯇꯤꯁꯤꯡꯁꯨ ꯑꯦꯛꯁꯟꯗꯨ ꯁꯠ ꯁꯠꯁꯨ ꯂꯧꯈꯠꯇꯦꯅꯦ ꯑꯗꯨꯅꯦ ꯅꯈꯣꯏꯒꯤ ꯍꯣꯏ ꯈꯠꯅꯕ ꯊꯣꯛꯈ꯭ꯔꯅꯤ ꯃꯈꯣꯏꯒꯤꯗꯨꯗꯤ ꯅꯨꯃꯤꯠ ꯆꯨꯞꯄ ꯑꯍꯤꯡ ꯆꯨꯞꯄꯗꯨ ꯑꯗꯨꯃꯥꯏꯅ ꯇꯧꯔꯒ ꯂꯩꯔꯦ ꯃꯈꯣꯏꯁꯨ ꯃꯇꯝ ꯈꯔ ꯍꯣꯏ ꯃꯈꯣꯏꯁꯨ ꯀꯨꯝꯍꯩꯅꯤ ꯑꯩꯈꯣꯏꯁꯨ ꯒ꯭ꯌꯥꯟ ꯇꯥꯏꯌꯦ ꯑꯗꯨ ꯃꯇꯝ ꯈꯔ ꯑꯗꯨ ꯃꯇꯝ ꯈꯔ ꯉꯥꯏꯍꯥꯛꯇ ꯇꯧꯔꯒ ꯃꯇꯝ ꯑꯇꯣꯞꯄꯗ ꯇꯣꯛꯈ꯭ꯔꯗꯤ ꯐꯕ ꯑꯗꯨ ꯃꯈꯣꯏꯒꯤꯁꯨ ꯂꯥꯡꯕꯗꯣ ꯂꯥꯡꯕꯗꯣ ꯑꯗꯨꯅꯦ ꯗꯥꯟꯁ ꯇꯧꯕꯗꯨ ꯋꯥꯗ꯭ꯔꯤꯕꯖꯥꯠꯂ ꯈꯪꯗꯦ ꯑꯗꯨꯅꯦ ꯑꯗꯨꯅꯦ ꯂꯥꯏꯔꯤꯛ ꯌꯥꯝ ꯄꯥꯅꯤꯡꯗꯦ ꯍꯥꯏꯕꯒꯤ ꯃꯊꯛꯇ ꯑꯗꯨꯃꯥꯏꯅ ꯇꯧꯔꯒ ꯂꯩꯔꯦ ꯑꯩꯈꯣꯏꯒꯤ ꯂꯩꯀꯥꯏꯒꯤ ꯑꯉꯥꯡ ꯃꯈꯩꯁꯨ ꯑꯗꯨꯅꯦ ꯑꯁ ꯑꯗꯨꯒ ꯅꯣꯏꯁ ꯄꯣꯂꯨꯁꯟꯒꯤꯁꯦ ꯑꯁ ꯌꯥꯝ ꯂꯨꯕꯅꯤꯍꯦ ꯃꯤꯒꯤ ꯃꯦꯟꯇꯦꯜ ꯁ꯭ꯇꯦꯠ ꯀꯨꯝꯕ ꯌꯥꯝ ꯗꯤꯁꯇꯔꯕ ꯇꯧꯕꯅꯤꯍꯦ ꯅꯣꯏꯁ ꯄꯨꯂꯨꯁꯟꯅ ꯍꯣꯏ ꯑꯗꯨꯒꯤ ꯑꯗꯨ ꯐꯅꯤꯉꯥꯏꯁꯨ ꯇꯧꯗꯦ ꯑꯩꯈꯣꯏꯒꯤ ꯑꯣꯊꯣꯔꯤꯇꯤ ꯑꯩꯈꯣꯏꯒꯤ ꯑꯆꯧꯕ ꯃꯤꯁꯤꯡꯁꯨ ꯑꯗꯨꯗ ꯌꯥꯎꯔꯒ ꯆꯣꯡꯂꯒ ꯂꯩꯔꯤꯕꯖꯥꯠꯂ ꯈꯪꯗ꯭ꯔꯦꯅꯦ ꯑꯗꯨꯅꯦ ꯑꯗꯨꯅꯦ ꯑꯗꯨ ꯀꯔꯃꯥꯏꯅ ꯃꯤꯠ ꯅꯥꯏꯠ ꯇꯧꯒꯅꯤ ꯑꯗꯨ ꯑꯩꯈꯣꯏꯅꯁꯨ ꯈꯔ ꯇꯥꯏꯃꯤꯡ ꯁꯦꯠ ꯇꯧꯕꯤꯕꯅꯗꯤ ꯐꯒꯅꯤꯀꯣ ꯑꯣꯊꯣꯔꯤꯇꯤ ꯃꯈꯩꯅ ꯍꯣꯏ ꯍꯣꯏ ꯍꯣꯏ ꯑꯩꯈꯣꯏꯁꯨ ꯃꯈꯣꯏ ꯀꯨꯝꯍꯩꯅꯤ ꯈꯪꯉꯦ ꯑꯗꯨ ꯑꯣꯏꯔꯁꯨ ꯈꯔ ꯍꯦꯟꯃꯟꯈ꯭ꯔꯦꯅꯦ ꯑꯗꯨ ꯉꯁꯤꯗꯤ ꯑꯥ ꯌꯥꯔꯦ ꯍꯧꯖꯤꯛ ꯍꯧꯖꯤꯛꯀꯤꯗꯤ ꯑꯗꯨ ꯑꯗꯨ ꯑꯗꯨꯝ ꯊꯝꯈ꯭ꯔꯣ ꯑꯗꯨꯒ ꯅꯪ ꯀꯩꯅꯣꯝꯃ ꯇꯧꯔꯣꯀꯣ ꯊꯝꯂꯒ ꯐ꯭ꯔꯦꯁ ꯇꯧꯔꯣꯀꯣ ꯊꯝꯃꯦꯀꯣ